ꯃꯅꯤꯄꯨꯔꯤ ꯂꯣꯟ ꯍꯥꯏꯅ ꯈꯪꯅꯕ ꯃꯅꯤꯄꯨꯔꯤ ꯑꯁꯤ ꯃꯔꯨ ꯑꯣꯏꯅ ꯚꯥꯔꯠꯀꯤ ꯔꯥꯖ꯭ꯌꯥ ꯃꯅꯤꯄꯨꯔꯗ ꯂꯣꯟꯅꯔꯤꯕ ꯇꯤꯕꯦꯇꯤ ꯕꯔꯃꯟ ꯂꯣꯟ ꯑꯃꯅꯤ ꯃꯅꯤꯄꯨꯔꯤ ꯂꯣꯟꯒꯤ ꯈꯪꯅꯕ ꯃꯁꯛ ꯈꯔ ꯑꯗꯨꯗꯤ ꯀꯔꯤ ꯀꯔꯤꯅꯣ ꯍꯥꯏꯔꯕꯗ ꯇꯣꯅꯥꯜ ꯃꯔꯣꯟ ꯃꯅꯤꯄꯨꯔꯤ ꯍꯥꯏꯕꯁꯤ ꯇꯣꯅꯥꯜ ꯂꯣꯟ ꯑꯃꯅꯤ ꯃꯁꯤꯅ ꯇꯥꯛꯄꯗꯤ ꯋꯥꯍꯩ ꯑꯃꯕꯨ ꯐꯣꯡꯗꯣꯛꯄꯒꯤ ꯄꯤꯠꯁ ꯅꯠꯇ꯭ꯔꯒ ꯇꯣꯟ ꯑꯗꯨꯅ ꯃꯗꯨꯒꯤ ꯑꯥꯔꯊ ꯍꯟꯗꯣꯛꯄ ꯉꯝꯃꯤ ꯃꯁꯤꯒꯤ ꯇꯣꯟ ꯑꯁꯤ ꯂꯩ ꯑꯋꯥꯡꯕ ꯑꯃꯁꯨꯡ ꯅꯦꯝꯃꯤ ꯑꯦꯇꯔꯅꯦꯇꯤꯐ ꯒ꯭ꯔꯥꯃꯔ ꯃꯅꯤꯄꯨꯔꯤꯗ ꯒ꯭ꯔꯥꯃꯔ ꯂꯩ ꯃꯁꯤꯅ ꯇꯥꯛꯄꯗꯤ ꯋꯥꯍꯪꯁꯤꯡ ꯑꯁꯤ ꯒ꯭ꯔꯥꯃꯇꯤꯛ ꯑꯣꯏꯕ ꯃꯔꯤꯁꯤꯡ ꯐꯣꯡꯗꯣꯛꯅꯕ ꯑꯃꯁꯨꯡ ꯑꯥꯔꯊ ꯐꯣꯡꯗꯣꯛꯅꯕ ꯃꯔꯨ ꯑꯣꯏꯕ ꯋꯥꯍꯪꯗ ꯄꯔꯤꯐꯤꯛꯁ ꯁꯨꯐꯤꯛꯁ ꯑꯃꯁꯨꯡ ꯏꯟꯐꯤꯛꯁ ꯍꯥꯞꯆꯤꯟꯗꯨꯅ ꯁꯦꯝꯈꯤꯕꯅꯤ ꯀꯣꯝꯄꯂꯦꯛꯁ ꯋꯥꯔꯠ ꯁꯤꯁꯇꯦꯝꯗ ꯃꯅꯤꯄꯨꯔꯤꯗ ꯇꯦꯟꯁ ꯃꯨꯠ ꯑꯃꯁꯨꯡ ꯄꯥꯔꯁꯟꯅ ꯇꯥꯛꯅꯕ ꯇꯣꯉꯥꯟ ꯇꯣꯉꯥꯟꯕ ꯃꯑꯣꯡ ꯑꯃꯁꯨꯡ ꯃꯆꯨꯒꯦꯁꯟ ꯌꯥꯎꯕ ꯀꯣꯝꯄꯂꯦꯛꯁ ꯋꯥꯔꯠ ꯑꯁꯤ ꯁꯤꯖꯤꯟꯅꯕ ꯌꯥꯝꯅ ꯃꯊꯧ ꯇꯥꯕ ꯄꯣꯠꯁꯛ ꯑꯃꯅꯤ ꯅꯥꯀꯣꯡꯒꯤ ꯈꯣꯟꯖꯦꯜ ꯃꯅꯤꯄꯨꯔꯤꯗ ꯅꯥꯀꯣꯡꯒꯤ ꯈꯣꯟꯖꯦꯜ ꯂꯩ ꯃꯈꯣꯏꯁꯤꯡ ꯑꯁꯤ ꯅꯥꯀꯣꯡꯒꯤ ꯈꯨꯊꯥꯡꯗ ꯐꯣꯡꯗꯣꯛꯄ ꯈꯣꯟꯖꯦꯜꯁꯤꯡꯅꯤ ꯃꯁꯤꯅ ꯂꯣꯟꯗ ꯑꯈꯟꯅꯕ ꯈꯣꯟꯖꯦꯜꯒꯤ ꯃꯒꯨꯟ ꯑꯃ ꯍꯥꯞꯆꯤꯜꯂꯤ